ꯂꯝ ꯀꯣꯏꯕꯁꯤꯡꯗꯒꯤ ꯑꯦꯛꯁꯄꯤꯔꯤꯌꯦꯟꯁ ꯐꯪꯕ ꯍꯥꯏꯁꯤ ꯃꯈꯣꯏꯅ ꯆꯠꯂꯨ ꯆꯠꯂꯨꯕ ꯃꯐꯝꯁꯤꯡꯗꯨꯒꯤ ꯑꯩꯉꯣꯟꯗ ꯇꯥꯛꯄꯤꯕ ꯍꯥꯏꯕꯗꯤ ꯁꯤꯒꯤ ꯃꯐꯝꯗ ꯁꯤ ꯂꯩ ꯁꯤꯒꯤ ꯃꯐꯝꯗ ꯁꯤ ꯂꯩ ꯍꯥꯏꯕꯗꯨ ꯇꯥꯛꯄꯤꯕꯒꯨꯝꯕ ꯑꯩꯉꯣꯟꯗ ꯑꯗꯨꯒ ꯑꯗꯨꯃꯥꯏꯅ ꯐꯖꯕ ꯍꯥꯏꯕ ꯑꯗꯒꯤ ꯑꯗꯨꯝꯕ ꯃꯐꯝꯁꯤꯡꯗꯨꯗ ꯑꯩꯉꯣꯟꯗ ꯁꯤ ꯑꯦꯛꯁꯄꯤꯔꯤꯌꯦꯟꯁ ꯑꯩꯉꯣꯟꯗ ꯈꯔ ꯈꯪꯍꯟꯕꯤꯕ ꯄꯤꯕꯤꯕ ꯑꯗꯨꯗꯒꯤ ꯂꯝ ꯀꯣꯏꯕꯁꯤꯡꯗꯒꯤ ꯃꯣꯏꯅ ꯍꯥꯏꯕꯗ ꯃꯐꯝ ꯐꯖꯕ ꯍꯥꯏꯕꯗꯤ ꯈꯔ ꯀꯩꯅꯣ ꯇꯧꯕ ꯃꯐꯝ ꯐꯖꯕꯗ ꯆꯠꯂꯒ ꯑꯗꯨꯝ ꯋꯥꯈꯜ ꯅꯨꯡꯉꯥꯏꯊꯣꯛꯄ ꯑꯗꯒꯤ ꯑꯃ ꯀꯩꯅꯣ ꯈꯔ ꯀꯩꯅꯣ ꯇꯧꯕ ꯈꯣꯠꯄ ꯁꯤꯒꯨꯝꯕ ꯑꯗꯨꯗꯒꯤ ꯃꯥꯅ ꯍꯥꯏꯗꯤ ꯃꯥꯅ ꯆꯠꯂꯨꯕ ꯃꯐꯝꯗꯨꯒꯤ ꯋꯥꯔꯤ ꯂꯤꯔꯛꯄ ꯃꯇꯝꯗ ꯑꯩꯅ ꯆꯠꯅꯤꯡꯕ ꯂꯥꯡꯇꯛꯅꯕ ꯄꯣꯛꯄ ꯃꯐꯝꯗꯨ ꯌꯧꯅꯤꯡꯕ ꯄꯣꯛꯄ ꯋꯥꯈꯜꯁꯤ ꯃꯥꯒꯤꯇ ꯃꯥꯅ ꯍꯥꯏꯔꯤ ꯋꯥꯈꯜꯗꯨꯗ ꯑꯗꯨꯝ ꯆꯨꯔꯒ ꯃꯥꯅ ꯃꯥꯗꯤ ꯆꯠꯈ꯭ꯔꯃꯤ ꯑꯗꯨ ꯃꯥꯅ ꯀꯩꯅꯣ ꯇꯧꯔꯛꯄ ꯍꯥꯏꯔꯛꯄ ꯑꯩꯁꯨ ꯆꯠꯅꯤꯡꯏ ꯑꯗꯨꯗꯒꯤ ꯃꯥꯅ ꯑꯥꯗ ꯂꯩꯔꯒ ꯚꯤꯗꯤꯑꯣ ꯀꯣꯜꯗ ꯎꯠꯂꯛꯄ ꯈꯣꯠꯂꯛꯄ ꯑꯩꯁꯨ ꯃꯐꯝꯗꯨꯗ ꯆꯠꯅꯤꯡꯕ ꯑꯗꯨꯝꯕꯒꯤ ꯋꯥꯈꯜꯗꯨꯗ ꯑꯗꯨꯝ ꯂꯩꯕ ꯆꯨꯔꯒ ꯑꯗꯨꯝ ꯂꯩꯕꯇꯧꯅ ꯑꯗꯒꯤ ꯇꯧꯕ ꯑꯗꯩꯒꯤ ꯃꯥꯅ ꯆꯠꯂꯨꯕ ꯃꯐꯝꯗꯨꯒꯤ ꯑꯩꯉꯣꯟꯗ ꯈꯪꯍꯟꯕꯤꯕ ꯍꯥꯏꯕꯤꯕ ꯁꯤꯗꯅ ꯁꯤ ꯂꯩꯕꯅꯤ ꯁꯤꯗꯅ ꯁꯤ ꯂꯩꯕꯅꯤ ꯁꯤ ꯃꯐꯝꯁꯤ ꯆꯪꯕ ꯌꯥꯕ ꯌꯥꯗꯕ ꯈꯣꯠꯇꯕ ꯑꯦꯛꯁꯄꯤꯔꯤꯌꯦꯟꯁꯁꯤ ꯃꯥꯅ ꯁꯨꯃꯥꯏꯅ ꯁꯨꯝꯕꯁꯤ ꯒꯥꯏꯠꯂꯥꯏꯟꯁꯤ ꯈꯔ ꯄꯤꯕꯤꯕ ꯑꯗꯨꯃꯥꯏꯅ ꯈꯔ ꯇꯧꯕꯤꯕ